ꯍꯜꯂꯣ ꯀꯅꯥ ꯃꯥꯅꯦ ꯃꯥꯅꯦ ꯀꯔꯤ ꯄꯥꯝꯕꯤꯕ

ꯍꯣꯏ ꯍꯣꯏ ꯌꯥꯅꯤ ꯌꯥꯅꯤ ꯑꯗꯨ ꯑꯥ ꯍꯣꯏ ꯑꯗꯨꯝ ꯐꯪꯉꯦ ꯑꯗꯨꯝ ꯐꯖꯟꯅ ꯀꯣꯕꯤꯁꯤꯁꯨ ꯑꯩꯈꯣꯏ ꯃꯈꯜ ꯑꯅꯤ ꯊꯣꯛꯅ ꯐꯪꯒꯦꯕꯀꯣ ꯐꯪꯉꯤ ꯍꯥꯏꯕꯗꯤ ꯑꯩꯈꯣꯏꯒꯤ ꯑꯣꯔꯒꯥꯅꯤꯛ ꯈꯛꯇꯪ ꯑꯣꯏꯕ ꯄꯣꯠ ꯍꯥꯞꯄꯒ ꯁꯦꯃꯛꯄ ꯈꯣꯠꯂꯛꯄ ꯑꯗꯒꯤ ꯅꯠꯇꯅꯁꯨ ꯑꯗꯨꯝ ꯐꯪꯉꯦ ꯑꯗꯣ ꯑꯣꯔꯒꯥꯅꯤꯛꯁꯀꯤ ꯄꯣꯠꯁꯤꯡ ꯁꯤꯅꯗꯤ ꯈꯤꯇꯪꯗꯤ ꯇꯥꯡꯉꯦ ꯀꯩꯅꯣ ꯑꯣꯔꯒꯥꯅꯤꯛꯀꯤ ꯁꯤꯅ ꯂꯨꯄꯥ ꯀꯦꯖꯤꯗ ꯅꯤꯐꯨꯒꯨꯝꯕ ꯄꯤꯌꯦ ꯑꯣꯔꯒꯥꯅꯤꯛ ꯅꯠꯇꯕꯁꯤꯅ ꯀꯨꯟꯊ꯭ꯔꯥ ꯒꯨꯝꯕ ꯄꯤꯌꯦ ꯀꯦꯖꯤꯗ ꯑꯗꯣ ꯀꯌꯥꯝ ꯌꯥꯝꯅ ꯂꯧꯕꯤꯒꯗꯧꯕ ꯑꯣꯏꯔꯕꯅꯣ ꯄꯣꯠꯆꯩꯁꯦ ꯎꯝ

ꯑꯣ ꯍꯣꯏ ꯍꯣꯏ ꯍꯣꯏ ꯊꯕꯤꯁꯤ ꯑꯩꯈꯣꯏ ꯍꯧꯖꯤꯛ ꯀꯦꯖꯤꯗ ꯍꯨꯝꯐꯨ ꯍꯨꯝꯐꯨꯒꯨꯝꯕ ꯄꯤꯌꯦ ꯑꯗꯣ ꯑꯗꯨꯝ ꯐꯖꯟꯅ ꯑꯗꯨꯝ ꯑꯣꯜꯂꯦ ꯈꯣꯠꯂꯦ ꯑꯗꯨꯝ ꯊꯕꯤꯁꯤꯁꯨ ꯑꯩꯈꯣꯏꯒꯤ ꯊꯕꯤꯁꯤꯗꯤ ꯑꯩꯈꯣꯏꯒꯤ ꯑꯣꯔꯒꯥꯅꯤꯛ ꯉꯥꯛꯇꯅꯦꯕ ꯍꯥꯟꯅ ꯆꯥꯕꯗꯁꯨ ꯌꯥꯝꯅ ꯐꯕ ꯈꯣꯠꯄ ꯑꯗꯨ ꯑꯁꯤ ꯈꯛꯇꯪ ꯂꯧꯕꯤꯒꯗꯕ꯭ꯔꯥ ꯑꯇꯣꯞꯄ ꯃꯔꯣꯏ ꯇꯤꯂꯧ ꯀꯩꯀꯩꯁꯨ ꯂꯣꯏꯅ ꯂꯣꯏꯅ ꯁꯨꯅ ꯐꯪꯖꯩ ꯑꯥ ꯀꯦꯖꯤ ꯑꯍꯣꯏ ꯍꯣꯏ ꯑꯗꯨꯗꯨꯝ ꯍꯣꯝ ꯗꯦꯂꯤꯚꯔꯤ ꯑꯣꯏꯅ ꯑꯗꯨꯝ ꯊꯥꯔꯛꯄꯁꯨ ꯌꯥꯕ ꯅꯠꯇ꯭ꯔꯣ ꯀꯃꯥꯏꯅ ꯇꯧ ꯑꯅꯛꯄ ꯁꯤꯒꯤ ꯑꯅꯛꯄꯁꯤꯒꯤ ꯃꯄꯥꯒꯤꯗꯤ ꯑꯣꯏꯗꯣꯏ ꯅꯠꯇ꯭ꯔꯣ ꯀꯥꯏꯋꯥꯏꯒꯤ ꯑꯣꯏꯗꯣꯏꯅꯣ ꯃꯐꯝꯁꯦ ꯑꯣ ꯍꯣꯏ ꯌꯥꯒꯅꯤ ꯌꯥꯒꯅꯤ ꯑꯗꯨ ꯑꯣꯏꯔꯒꯗꯤ ꯑꯗꯣ ꯍꯧꯖꯤꯛꯀꯤ ꯑꯩꯈꯣꯏꯒꯤ ꯄꯣꯠꯆꯩꯁꯤꯡꯁꯦ ꯑꯁꯤ ꯑꯩꯈꯣꯏ ꯁꯤ ꯈꯛꯇꯅ ꯌꯥꯕꯤꯔꯒꯗ꯭ꯔꯥ ꯑꯇꯣꯞꯄ ꯑꯇꯩ ꯑꯩꯈꯣꯏꯒꯤ ꯑꯗꯨꯝ ꯍꯥꯏꯗꯤ ꯃꯌꯥꯝꯅ ꯑꯩꯈꯣꯏꯒꯤ ꯃꯌꯥꯝꯅ ꯐꯪꯗꯕ ꯑꯩꯈꯣꯏ ꯆꯤꯡꯒꯤ ꯄꯣꯠꯆꯩ ꯀꯩꯀꯩꯁꯨ ꯃꯌꯥꯝ ꯑꯃ ꯑꯗꯨꯝ ꯏꯟꯖꯥꯡ ꯅꯥꯄꯤ ꯃꯌꯥꯝ ꯑꯇꯩꯁꯨ ꯃꯌꯥꯝ ꯐꯪꯉꯦ

ꯑꯣ ꯍꯣꯏ ꯍꯣꯏ ꯌꯥꯝ ꯅꯨꯡꯉꯥꯏꯖꯔꯦ ꯑꯗꯣ ꯑꯩꯈꯣꯏꯒꯤ ꯄꯣꯠꯆꯩ ꯍꯣꯏ ꯄꯣꯠ ꯆꯩꯁꯤꯡꯁꯦ ꯑꯗꯨꯝ ꯍꯥꯏꯗꯤ ꯐꯖꯟꯅ ꯑꯗꯨꯝ ꯀꯩꯅꯣ ꯇꯧꯔꯛꯑꯒꯦ ꯑꯗꯩ ꯇꯤꯂꯧ ꯁꯄ꯭ꯔꯤꯡ ꯑꯣꯅꯤꯌꯟꯁꯨ ꯀꯩꯁꯨ ꯄꯨꯂꯞ ꯍꯥꯏꯕ ꯅꯠꯇ꯭ꯔꯣ ꯑꯣ ꯑꯥ ꯍꯣꯏ ꯍꯣꯏ ꯑꯗꯨꯉꯥꯏ ꯊꯤꯂꯛꯄꯒꯤ ꯑꯦꯗ꯭ꯔꯦꯁꯇꯣ ꯑꯃꯨꯛꯇꯪꯗꯤ ꯐꯖꯟꯅ ꯈꯔ ꯃꯃꯨꯠ ꯇꯥꯅ ꯍꯥꯏꯕꯤꯔꯝꯃꯣ ꯑꯗꯨꯒ ꯊꯤꯂꯛꯄꯗꯣ ꯉꯁꯤꯒꯤ ꯉꯁꯤ ꯑꯗꯨꯝ ꯍꯥꯏꯗꯤ ꯅꯨꯡꯊꯤꯜꯁꯤꯗ ꯊꯤꯜꯍꯟꯖꯔꯛꯑꯒꯦ ꯑꯗꯣ

ꯑꯥ ꯑꯣ ꯍꯣꯏ ꯍꯣꯏ ꯑꯗꯣ ꯀꯩꯅꯣ ꯀꯥꯛꯄꯗꯤ ꯀꯥꯅꯒꯤ ꯅꯃꯥ ꯃꯤꯡꯗꯤ ꯀꯅꯥꯒꯤ ꯅꯃꯥꯗ ꯀꯛꯀꯅꯤ ꯑꯣ ꯅꯤꯔꯨꯄꯃꯥ ꯍꯣꯏ ꯑꯗꯨꯗꯤ ꯊꯤꯟꯖꯔꯛꯑꯒꯦ ꯁꯣꯝꯒꯤ ꯁꯄ꯭ꯔꯤꯡ ꯑꯣꯅꯤꯌꯟꯅꯦ ꯀꯣꯕꯤꯅꯦ ꯀꯣꯕꯤ ꯀꯦꯖꯤ ꯑꯅꯤ ꯍꯥꯏꯕ ꯅꯠꯇ꯭ꯔꯣ ꯒꯖꯔꯒ ꯊꯕꯤꯒ ꯑꯣ ꯍꯣꯏ ꯍꯣꯏ ꯑꯗꯨꯗꯤ ꯍꯣꯔꯦꯟ ꯀꯩꯅꯣ ꯊꯤꯜꯂꯟꯖꯔꯛꯑꯒꯦ